ꯑꯩꯒꯤ ꯑꯣꯟꯂꯥꯏꯟ ꯃꯥꯔꯀꯦꯠꯇꯤꯡꯁꯦ ꯑꯍꯥꯟꯕꯗ ꯆꯍꯤ ꯑꯍꯨꯝꯐꯥꯎꯗꯤ ꯐꯥꯔꯦ ꯆꯍꯤ ꯑꯍꯨꯝ ꯐꯥꯕ ꯍꯥꯏꯕꯁꯤ ꯃꯥꯏ ꯄꯥꯛꯄꯅꯁꯨ ꯌꯥꯝꯅ ꯌꯥꯝꯗꯦ ꯃꯥꯏꯊꯤꯕꯅꯁꯨ ꯍꯦꯜꯂꯤ ꯑꯍꯥꯝꯕꯗ ꯑꯩꯅ ꯑꯣꯟꯂꯥꯏꯟ ꯃꯥꯔꯀꯦꯠꯇꯤꯡꯁꯦ ꯇꯧꯗ꯭ꯔꯤꯀꯥꯟꯗ ꯑꯩꯅ ꯁꯣꯐꯤꯐꯥꯏ ꯍꯥꯏꯕ ꯑꯦꯞꯁꯤꯗꯒꯤ ꯑꯩꯅ ꯗ꯭ꯔꯣꯞꯁꯤꯞꯄꯤꯡꯁꯦ ꯇꯧꯅꯕ ꯍꯣꯠꯅꯔꯛꯏ ꯇꯧꯅꯕ ꯍꯣꯠꯅꯔꯛ ꯃꯇꯝꯗ ꯗ꯭ꯔꯣꯞꯁꯤꯞꯄꯤꯡꯁꯤꯒꯤ ꯆꯧꯔꯥꯛꯄ ꯃꯥꯒꯤ ꯔꯨꯜꯁ ꯑꯦꯟ ꯒꯤꯒꯨꯂꯦꯁꯟ ꯗꯨꯁ ꯑꯦꯟ ꯗꯣꯟꯁꯤꯡꯁꯤ ꯍꯥꯟꯅ ꯂꯣꯏꯅ ꯅꯩꯅꯔ ꯃꯇꯨꯡꯗ ꯑꯩꯅ ꯑꯣꯟꯂꯥꯏꯟ ꯕꯤꯖꯤꯅꯦꯁꯁꯦ ꯋꯥꯔꯜ ꯋꯥꯏꯠ ꯁꯦꯜ ꯇꯧꯕꯒꯤ ꯑꯥꯏꯗꯤꯌꯥ ꯂꯥꯛꯈꯤ ꯑꯥꯏꯗꯤꯌꯥ ꯂꯥꯛꯄꯒ ꯑꯩ ꯈꯨꯗꯛꯇ ꯑꯦꯛꯁꯟ ꯂꯧꯗ꯭ꯔꯤꯉꯩꯗ ꯑꯩꯒꯤ ꯍꯥꯟꯅ ꯀꯦꯄꯤꯇꯦꯜ ꯕꯠꯖꯦꯠꯁꯦ ꯀꯌꯥ ꯃꯔꯣꯝ ꯀꯥꯏꯊꯈ꯭ꯔꯒꯦ ꯍꯥꯏꯕꯁꯦ ꯑꯩ ꯍꯥꯟꯅ ꯋꯥꯈꯜ ꯇꯧꯏ ꯑꯗꯨꯗꯨꯅ ꯁꯣꯄꯤꯐꯥꯏꯒꯤ ꯑꯍꯥꯟꯕ ꯁꯞꯁꯀ꯭ꯔꯤꯞꯁꯟꯁꯦ ꯇꯧꯔꯦ ꯊ꯭ꯔꯤ ꯃꯟꯁꯀꯤ ꯇꯧꯔꯦ ꯊ꯭ꯔꯤ ꯃꯟ ꯇꯧꯕꯁꯤꯗ ꯐꯥꯔꯁ ꯃꯟꯗꯤ ꯇ꯭ꯔꯥꯏꯌꯦꯜ ꯐ꯭ꯔꯤ ꯑꯣꯏꯍꯟꯕꯤꯔꯛꯏ ꯑꯗꯨꯒ ꯊ꯭ꯔꯤ ꯃꯟꯒꯤ ꯇꯧꯔꯕ ꯃꯇꯨꯡꯁꯤꯗ ꯑꯩꯒꯤ ꯋꯦꯞꯁꯥꯏꯠ ꯑꯃ ꯁꯦꯝꯖꯔꯛꯏ ꯋꯥꯏꯠ ꯂꯦꯚꯦꯜꯂꯤꯡ ꯇꯧꯖꯔꯛꯏ ꯋꯦꯞꯁꯥꯏꯠ ꯁꯦꯝꯃꯛꯄ ꯂꯣꯏꯔꯕ ꯃꯇꯨꯡꯗ ꯑꯩꯒꯤ ꯄ꯭ꯔꯗꯛ ꯃꯈꯩꯁꯤꯡꯗꯤ ꯑꯥꯂꯤ ꯑꯦꯛꯁꯄ꯭ꯔꯦꯁꯀ ꯑꯗꯒꯤ ꯌꯨ ꯑꯦꯁ ꯑꯦ ꯗ꯭ꯔꯣꯞ ꯁꯤꯞꯄꯤꯡ ꯍꯥꯏꯔꯤꯕ ꯑꯦꯞ ꯑꯅꯤꯁꯤꯗꯒꯤ ꯑꯩꯅ ꯁꯣꯔꯁꯤꯡ ꯑꯖꯦꯟ ꯂꯧꯔꯒ ꯍꯥꯏꯔꯤꯕ ꯄ꯭ꯔꯗꯛꯁꯤꯡꯁꯦ ꯑꯩꯒꯤ ꯋꯦꯞꯁꯥꯏꯠꯇ ꯂꯣꯏꯅ ꯍꯞꯆꯤꯜꯂꯒ ꯑꯩꯒꯤ ꯌꯨꯝꯗꯗꯗꯤ ꯅꯠꯇ꯭ꯔꯒꯅ ꯑꯩꯒꯤ ꯏꯟꯚꯦꯟꯇꯔꯤꯗꯗꯤ ꯄ꯭ꯔꯗꯛꯁꯤꯡꯁꯦ ꯊꯝꯗꯕꯤꯗ ꯀ꯭ꯂꯥꯎꯠ ꯁ꯭ꯇꯣꯔꯦꯁꯀꯤ ꯇꯥꯏꯞꯇ ꯍꯧꯖꯤꯛꯀꯤ ꯀꯩꯅꯣꯗꯒꯤ ꯑꯂꯤ ꯑꯦꯛꯁꯄ꯭ꯔꯦꯁꯇꯒꯤ ꯂꯧꯔꯒ ꯂꯣꯏꯅ ꯑꯩꯒꯤ ꯋꯦꯞꯁꯥꯏꯠꯇ ꯍꯥꯞꯆꯤꯜꯂꯦ ꯋꯦꯞꯁꯥꯏꯠꯇꯒꯤ ꯑꯃꯛꯀ ꯐꯦꯁꯕꯨꯛ ꯅꯠꯇ꯭ꯔꯒꯅ ꯏꯟꯁꯇꯥꯒ꯭ꯔꯥꯝꯗ ꯃꯦꯇꯥ ꯑꯦꯠꯁ ꯔꯟ ꯇꯧꯕ ꯍꯧꯔꯛꯑꯦ ꯌꯨꯇ꯭ꯌꯨꯞꯇꯒꯤ ꯑꯦꯠꯁ ꯔꯟ ꯇꯧꯕ ꯍꯧꯔꯛꯑꯦ ꯍꯥꯏꯔꯤꯕ ꯑꯦꯠꯁ ꯔꯟ ꯇꯧꯔꯛꯄꯁꯦ ꯑꯣꯔꯒꯥꯟꯅꯤꯛ ꯑꯣꯏꯅꯁꯨ ꯇꯧꯔꯛꯇ꯭ꯔꯦ ꯑꯩ ꯑꯍꯥꯟꯕꯗ ꯄꯦꯠ ꯄ꯭ꯔꯣꯃꯣꯁꯟ ꯑꯦꯠꯁ ꯑꯣꯏꯅ ꯇꯧꯔꯛꯑꯦ ꯄꯦꯠ ꯄ꯭ꯔꯣꯃꯣꯁꯟ ꯑꯦꯠꯁ ꯇꯧꯕ ꯃꯇꯝꯗ ꯃꯤꯅꯤꯃꯝ ꯇꯨ ꯃꯦꯛꯁꯤꯃꯝꯗꯗꯤ ꯊ꯭ꯔꯤ ꯊꯥꯎꯖꯟ ꯇꯨ ꯁꯦꯚꯦꯟ ꯊꯥꯎꯖꯟ ꯐꯥꯎꯕꯒꯤ ꯑꯦꯀꯥꯎꯟ ꯔꯤꯠꯁ ꯇꯧꯔꯛꯏ ꯑꯦꯀꯥꯎꯟꯁꯦ ꯔꯤꯠꯁ ꯇꯧꯔꯕ ꯃꯇꯨꯡꯗ ꯑꯩꯅ ꯑꯃꯨꯛꯀ ꯁꯦꯜꯁꯁꯦ ꯂꯥꯛꯄ ꯍꯧꯔꯛꯑꯦ ꯇꯞꯅ ꯇꯞꯅ ꯁꯦꯜꯁ ꯂꯥꯛꯄ ꯍꯧꯔꯛꯄꯗꯒꯤ ꯑꯩꯅ ꯑꯣꯔꯗꯔꯁꯤꯡꯁꯤ ꯐꯨꯜꯐꯤꯜ ꯇꯧꯔ ꯇꯧꯔꯒ ꯑꯩꯅ ꯌꯨ ꯑꯦꯁ ꯑꯦꯗ ꯑꯌꯥꯝꯕ ꯃꯇꯝꯗ ꯑꯩꯅ ꯔꯤꯖꯟ ꯑꯃ ꯁꯦꯂꯦꯛ ꯇꯧꯏ ꯌꯨ ꯑꯦꯁ ꯑꯦꯁꯤ ꯀꯔꯤꯒꯤꯅꯣ ꯍꯥꯏꯕ ꯃꯇꯝꯗ ꯌꯨ ꯑꯦꯁ ꯑꯦꯗ ꯁꯦꯂꯦꯛ ꯇꯧꯕ ꯇꯥꯔꯒꯗꯤ ꯃꯈꯣꯏꯒꯤꯗꯤ ꯄꯔ ꯀꯦꯄꯤꯇꯥ ꯏꯟꯀꯝꯁꯦ ꯌꯥꯝ ꯋꯥꯡꯕꯅꯤꯅ ꯃꯈꯣꯏꯗꯤ ꯇꯦꯛꯁ ꯊꯤꯕ ꯅꯠꯇ꯭ꯔꯒꯅ ꯄ꯭ꯔꯗꯛ ꯂꯩꯕ ꯍꯥꯏꯕꯁꯤꯗꯤ ꯃꯈꯣꯏꯗꯤ ꯄꯩꯁꯥ ꯍꯨꯟꯇꯣꯛꯄꯁꯦ ꯈꯤꯇꯪ ꯑꯩꯈꯣꯏꯒꯤ ꯏꯟꯗꯤꯌꯥꯒꯤ ꯏꯀꯅꯃꯤꯁꯤꯒꯗꯤ ꯈꯦꯅꯕꯅꯤꯅ ꯃꯈꯣꯏꯅ ꯁꯦꯜꯁ ꯆꯠꯄꯗꯤ ꯑꯃꯨꯛ ꯍꯦꯟꯅ ꯌꯨ ꯑꯦꯁ ꯑꯦꯗꯅ ꯍꯦꯟꯒꯗ꯭ꯔꯥ ꯍꯥꯏꯕꯗꯨꯒꯤ ꯋꯥꯈꯟꯗ ꯑꯩꯅ ꯑꯩꯒꯤ ꯋꯦꯞꯁꯥꯏꯠꯁꯦ ꯑꯣꯔ ꯅꯠꯇ꯭ꯔꯒꯅ ꯑꯩꯒꯤ ꯗ꯭ꯔꯣꯞ ꯁꯤꯞꯄꯤꯡ ꯋꯦꯞꯁꯥꯏꯠꯁꯦ ꯃꯈꯣꯏꯗ ꯑꯦꯗꯚꯔꯇꯤꯁꯃꯦꯟ ꯇꯧꯕ ꯍꯧꯔꯛꯄꯗꯒꯤ ꯑꯩ ꯍꯧꯖꯤꯛ ꯍꯧꯖꯤꯛ ꯑꯗꯨꯝ ꯁꯦꯜꯁ ꯂꯥꯛꯄ ꯍꯧꯔꯛꯏ ꯁꯦꯜꯁ ꯂꯥꯛꯄ ꯍꯧꯕꯗꯒꯤ ꯃꯇꯨꯡꯏꯟꯅ ꯑꯩꯅ ꯍꯧꯖꯤꯛ ꯌꯨꯝꯗ ꯏꯟꯚꯦꯟꯇꯔꯤꯗ ꯄ꯭ꯔꯗꯛ ꯊꯝꯕ ꯍꯧꯔꯛꯑꯦ ꯄ꯭ꯔꯗꯛꯁꯤꯅ ꯑꯃꯨꯛꯀ ꯂꯩꯔꯤꯕ ꯂꯩꯀꯥꯏ ꯑꯩꯒꯤ ꯁꯣꯁꯥꯏꯇꯤꯁꯤꯡꯁꯤꯗ ꯌꯥꯝꯅ ꯍꯣꯡꯕ ꯃꯃꯜꯗ ꯃꯥꯔꯀꯦꯠꯇꯒꯤ ꯍꯦꯟꯅ ꯍꯣꯡꯕ ꯃꯃꯜꯗ ꯁꯦꯜꯁ ꯇꯧꯔꯛꯄ ꯃꯇꯝꯗ ꯁꯦꯇꯤꯁꯐꯥꯏ ꯑꯣꯏ ꯐꯤꯠꯕꯦꯛꯁꯨ ꯐꯥꯏꯚ ꯄ꯭ꯂꯁ ꯁ꯭ꯇꯥꯔ ꯂꯣꯏꯅ ꯄꯤꯕꯤꯕ ꯉꯝꯃꯛꯄꯒꯤ ꯃꯁꯤꯅ ꯈ꯭ꯋꯥꯏꯗꯒꯤ ꯆꯥꯎꯈꯠꯄ ꯃꯔꯥꯡꯀꯥꯏꯕ ꯂꯝ ꯍꯥꯏꯕꯗꯨ ꯑꯣꯏꯍꯟꯕ ꯉꯝꯃꯤ